ꯍꯜꯂꯣ ꯇꯥꯏꯌꯦ ꯃꯥꯅꯦ ꯋꯥꯍꯦꯡ ꯂꯩꯀꯥꯏꯗ ꯌꯣꯜꯂꯦ ꯑꯥ ꯑꯣ ꯂꯥꯛꯑꯣ ꯂꯥꯛꯑꯣ ꯂꯣꯏ ꯁꯨꯅꯕ ꯌꯥꯎꯋꯦ ꯅꯪꯅ ꯑꯄꯥꯝꯕ ꯈꯜꯂꯨ ꯂꯥꯛꯑꯣ ꯆꯦꯡꯐꯨ ꯀꯣꯔꯐꯨ ꯇꯦꯡ ꯀꯔꯤ ꯀꯔꯥ ꯂꯣꯏ ꯃꯈꯜ ꯁꯨꯔꯦ ꯈꯨꯗꯦꯡ ꯅꯨꯡꯗꯦꯡ ꯀꯔꯤ ꯀꯔꯥ ꯅꯪꯅ ꯑꯄꯥꯝꯕꯉꯩ ꯑꯗꯨꯝ ꯌꯦꯡꯉꯒ ꯑꯗꯨꯝ ꯂꯧꯅꯔ ꯂꯣꯏꯔꯦ ꯏꯆꯤꯟꯅꯥꯎꯕꯨ ꯀꯩꯅꯣ ꯑꯗꯨꯝ ꯂꯥꯛꯑꯣ ꯑꯁ ꯍꯧꯖꯤꯛꯇꯤ ꯀꯣꯟ ꯇꯥꯡꯏꯅꯦ ꯇꯥꯡꯕꯩ ꯋꯥꯗꯤ ꯂꯤꯁꯤꯡ ꯑꯃ ꯆꯃꯉꯥ ꯆꯥꯇꯔꯨꯛ ꯀꯦꯖꯤ ꯑꯍꯨꯝ ꯇꯥꯕ ꯑꯅꯤꯃꯈꯥꯏ ꯇꯥꯕ ꯑꯗꯨꯝ ꯑꯥ ꯌꯧꯏ ꯌꯥꯗꯦꯅꯦ ꯂꯤꯁꯤꯡ ꯃꯊꯛꯇ ꯉꯥꯛꯇꯅꯤ ꯀꯣꯟꯁꯤꯡꯁꯦ ꯑꯅꯤꯕꯨ ꯍꯦꯟꯕꯁꯨ ꯌꯥꯎꯔꯤꯄꯣꯠꯅꯤ ꯀꯣꯟꯗꯥ ꯀꯣꯟꯗꯥꯒꯤ ꯃꯇꯨꯡ ꯏꯜꯂꯦ ꯑꯔꯦꯞꯄ ꯂꯩꯇꯦꯕ

ꯑꯗꯣ ꯑꯇꯩ ꯑꯇꯩ ꯅꯪ ꯁꯨꯅꯕ ꯂꯧꯒꯦ ꯍꯥꯏꯔꯁꯨ ꯑꯗꯨꯝ ꯂꯣꯏ ꯁꯨꯅꯕ ꯑꯗꯨꯝ ꯐꯪꯒꯅꯦ ꯍꯥꯏꯕ ꯅꯪ ꯕꯥꯇꯤꯟ ꯑꯣꯏꯔꯁꯨ ꯑꯃ ꯑꯣꯏꯁꯨ ꯑꯗꯨꯝ ꯆꯦꯡꯐꯨ ꯂꯣꯏ ꯌꯥꯎꯔꯦ ꯆꯦꯡꯐꯨꯗꯤ ꯂꯤꯁꯤꯡ ꯑꯃꯒ ꯆꯅꯤꯄꯥꯜ ꯑꯗꯒꯤꯗꯤ ꯇꯥꯔꯔꯣꯏ ꯍꯦꯟꯕꯗꯤ ꯂꯤꯁꯤꯡ ꯑꯅꯤ ꯌꯧꯅ ꯁꯣꯜꯂꯦ ꯁꯣꯟꯕꯩ ꯋꯥꯗꯤ ꯑꯗꯣ ꯁꯨꯝ ꯏꯆꯤꯟꯅꯥꯎ ꯁꯨꯝ ꯈꯪꯅꯕꯒꯤ ꯑꯗꯨꯝ ꯌꯦꯡꯅꯔꯒ ꯑꯗꯨꯝ ꯍꯥꯏꯕꯩ ꯋꯥꯅꯤ ꯁꯦꯟꯗꯣꯡꯒꯤ ꯋꯥ ꯂꯩꯇꯦ

ꯑꯣ ꯑꯗꯨꯅꯤꯃꯤ ꯂꯤꯁꯤꯡꯗꯩ ꯇꯥꯕ ꯄꯣꯠ ꯑꯃꯐꯥꯎ ꯂꯩꯇꯦꯃꯤ ꯑꯅꯤ ꯃꯌꯥ ꯑꯅꯤ ꯍꯦꯟꯕ ꯍꯧꯖꯤꯛ ꯀꯣꯟ ꯑꯃꯠꯇ ꯌꯥꯗꯦ ꯌꯣꯟꯕ ꯇꯦꯛꯁꯤ ꯃꯆꯥ ꯑꯝꯐꯥꯎꯇꯥ ꯑꯥ ꯌꯧ ꯌꯥꯝ ꯄꯤꯔꯤꯗꯨꯗꯤ ꯏꯁꯇꯤꯟ ꯈꯨꯖꯥꯏ ꯑꯃꯗꯐꯥꯎ ꯃꯃꯜ ꯑꯔꯦꯞꯄ ꯂꯩꯇꯦ ꯑꯗꯣ ꯀꯣꯟ ꯑꯃ ꯂꯩꯒꯦꯗꯤ ꯂꯤꯁꯤꯡ ꯑꯅꯤ ꯑꯦꯔꯦꯟꯖ ꯇꯧꯔꯣ ꯑꯗꯒꯤ ꯇꯥꯊꯣꯛ ꯇꯥꯁꯤꯟ ꯑꯨꯗꯅ ꯈꯔ ꯃꯈꯩ ꯃꯉꯥꯏꯔꯦ ꯉꯥꯡꯅꯔꯒ ꯑꯁꯨꯝ ꯂꯧꯊꯣꯛ ꯂꯧꯁꯤꯟ ꯑꯗꯨ ꯌꯦꯡꯅꯔ ꯂꯣꯏꯔꯦ ꯑꯗꯨꯕꯨ ꯃꯌꯥꯝ ꯄꯨꯂꯞ ꯂꯧꯕꯩꯁꯨ ꯄꯨꯂꯞꯀꯤ ꯁꯨꯛꯈꯩꯗꯤ ꯌꯦꯡꯅꯁꯦ ꯍꯥꯏꯕꯗꯣ ꯗꯨꯝ ꯌꯦꯡꯅꯔ ꯂꯣꯏꯔꯦ ꯑꯣ ꯍꯣꯏ ꯇꯧꯁꯦ ꯇꯧꯁꯦ ꯌꯦꯡꯁꯦ ꯑꯗꯣ ꯀꯔꯤ ꯂꯝꯗꯒꯤ ꯀꯩꯅꯣꯅꯣ ꯅꯣꯏ ꯂꯨꯍꯣꯡꯗꯣꯔꯤꯁꯤꯕꯨ ꯀꯃꯥꯏꯅ ꯀꯩ ꯂꯝꯗ ꯑꯣꯏꯔꯤꯅꯣ ꯑꯗꯣ ꯀꯩ ꯂꯝꯗ ꯄꯥꯜꯂꯤꯅꯣ ꯍꯥꯏꯕ ꯀꯗꯥꯏꯋꯥꯏꯗ ꯍꯣꯡꯗꯣꯔꯤꯅꯣ ꯍꯪꯕ ꯎꯝ ꯎꯝ ꯂꯪꯊꯕꯥꯜꯁꯦ ꯀꯣꯟ ꯍꯩꯐꯝ ꯌꯥꯝ ꯂꯩꯕꯅꯦ ꯑꯗꯨꯅꯤ

ꯎꯝ ꯍꯣꯏ ꯍꯣꯏ ꯌꯥꯏ ꯌꯥꯏ ꯌꯥꯏ ꯑꯣ ꯌꯦꯡꯅꯤ ꯌꯦꯡꯅꯤ ꯌꯦꯡꯅꯤ ꯌꯦꯡꯅꯤ ꯀꯩꯗꯧꯕꯩ ꯌꯦꯡꯉꯣꯏꯗꯣꯏꯅꯣ ꯌꯦꯡꯗꯣꯏꯅꯤ

ꯁꯤꯗꯒꯤ ꯌꯨꯝꯗꯒꯤ ꯄꯨꯡ ꯃꯥꯄꯜ ꯅꯪꯅꯕ ꯆꯥꯛ ꯆꯥꯔꯒ ꯑꯗꯨꯝ ꯆꯠꯄꯅꯦ ꯑꯗꯨꯅ ꯍꯣꯔꯦꯟ ꯁꯟꯗꯥꯁꯨ ꯄꯨꯡ ꯇꯔꯨꯛ ꯃꯈꯥꯏ ꯁ꯭ꯋꯥꯏꯐꯥꯎꯗ ꯂꯣꯟꯁꯜꯂꯝꯃꯒ ꯑꯗꯨꯝ ꯂꯥꯛꯄꯅꯦ ꯌꯨꯝꯗ ꯑꯃꯨꯛ ꯍꯟꯗꯣꯛ ꯍꯟꯖꯤꯟ ꯇꯧꯕꯅꯤ ꯌꯥꯝ ꯊꯦꯡꯅ ꯂꯩꯕꯁꯨ ꯑꯥꯗ ꯗꯨꯀꯥꯟꯗ ꯂꯩꯕꯗꯨ ꯀꯩꯅꯣ ꯇꯧꯗꯦ ꯑꯗꯨꯅ ꯄꯨꯡ ꯎꯝ ꯎꯝ ꯎꯝ ꯍꯣꯏ ꯂꯧꯔꯣ ꯂꯧꯔꯣ ꯂꯧꯔꯣ ꯌꯥꯏ ꯀꯩꯗꯧ ꯌꯦꯡꯗꯅꯦꯒꯦꯅꯦ ꯌꯦꯡꯅꯤ ꯌꯦꯡꯅꯤ

ꯍꯣꯏ ꯌꯥꯔꯦ ꯌꯥꯔꯦ ꯊꯝꯃꯣ ꯊꯝꯃꯣ ꯂꯨꯍꯣꯡꯕꯩ ꯆꯤꯜꯂꯝꯃꯅꯦꯕ